ꯑꯩꯒꯤ ꯂꯩꯀꯣꯜ ꯑꯁꯦ ꯑꯩꯅ ꯋꯥꯇꯔ ꯐ꯭ꯂꯥꯋꯔ ꯄꯣꯠꯇ ꯊꯝꯃꯒ ꯏꯁꯤꯡ ꯑꯗꯨꯝ ꯆꯥꯏꯌꯦ ꯑꯗꯨꯒ ꯋꯥꯇꯔ ꯄꯣꯠꯇꯣ ꯃꯈꯜ ꯃꯊꯦꯜ ꯀꯌꯥ ꯗꯤꯖꯥꯏꯟ ꯗꯤꯖꯥꯏꯟ ꯌꯨꯝꯒꯤ ꯃꯇꯨꯡ ꯏꯟꯅ ꯑꯩꯅ ꯐꯖ ꯐꯖꯕꯗꯣ ꯑꯩꯅ ꯌꯨꯝꯗ ꯊꯝꯃꯦ ꯀꯥꯆꯤꯟꯗ ꯊꯝꯃꯦ ꯑꯗꯨꯒ ꯑꯗꯨꯃꯥꯏꯅ ꯇꯧꯔꯒ ꯂꯩꯁꯦ ꯃꯈꯜ ꯃꯊꯦꯜ ꯀꯌꯥ ꯐꯖ ꯐꯖꯈ꯭ꯔꯕ ꯁꯤꯡꯁꯦ ꯑꯩꯅ ꯌꯨꯝꯒꯤ ꯃꯇꯨꯡ ꯏꯟꯅ ꯀꯥꯆꯤꯟꯗ ꯊꯝꯕ ꯂꯩꯌꯦ ꯑꯆꯧꯕ ꯂꯩ ꯃꯆꯥ ꯂꯩ ꯑꯗꯨꯅ ꯃꯐꯝ ꯈꯨꯗꯤꯡꯗ ꯂꯩꯁꯤꯡꯁꯦ ꯁꯥꯠꯂꯛꯄ ꯎꯕꯗ ꯋꯥꯈꯜꯁꯤ ꯌꯥꯝ ꯅꯨꯡꯉꯥꯏꯍꯜꯂꯦ ꯑꯗꯨꯒ ꯋꯥꯈꯜꯁꯦ ꯌꯥꯝ ꯀꯔꯤꯍꯥꯏꯁꯤꯔꯥ ꯑꯁꯥ ꯂꯩꯍꯜꯂꯦ ꯏꯪꯊꯍꯜꯂꯦ ꯋꯥꯈꯜ ꯋꯥꯕ ꯃꯇꯝꯗ ꯂꯩ ꯌꯦꯡꯕ ꯇꯥꯔꯒꯁꯨ ꯂꯩ ꯏꯪꯈꯣꯜꯗ ꯌꯦꯡꯉꯨꯕ ꯇꯥꯔꯁꯨ ꯌꯥꯝ ꯐꯖꯩꯌꯦ ꯑꯗꯨꯒ ꯏꯕꯟ ꯀꯩꯅꯣ ꯐ꯭ꯂꯥꯋꯔ ꯒꯥꯔꯗꯦꯟꯁꯨ ꯑꯩꯅ ꯁꯨꯃꯥꯡꯗ ꯊꯝꯃꯦ ꯑꯗꯨꯁꯤꯡꯗꯣ ꯁꯥꯠꯂꯛꯄꯗꯣ ꯑꯩꯅ ꯌꯦꯡꯕ ꯃꯇꯝꯗ ꯑꯩꯒꯤ ꯋꯥꯈꯜꯁꯦ ꯌꯥꯝ ꯅꯨꯡꯉꯥꯏꯍꯜꯂꯦ ꯑꯗꯨꯅ ꯌꯥꯝ ꯅꯨꯡꯉꯥꯏꯌꯦ ꯑꯗꯨꯅ ꯂꯩꯁꯤꯡꯁꯤꯅꯁꯨ ꯃꯤꯒꯤ ꯋꯥꯈꯜꯁꯦ ꯑꯗꯨ ꯃꯇꯤꯛ ꯅꯨꯡꯉꯥꯏꯍꯜꯂꯦ ꯍꯥꯏꯕꯁꯦ ꯑꯩ ꯂꯩꯒꯤ ꯃꯔꯝꯗ ꯈꯔ ꯉꯥꯡꯖꯔꯛꯄꯅꯦ